ꯍꯜꯂꯣ ꯑꯧ ꯃꯥꯟꯅꯦ ꯑꯥ ꯃꯥꯟꯅꯦ ꯑꯥ ꯁꯥꯔ ꯀꯔꯤ ꯑꯣ ꯍꯥꯏꯕꯤꯎ ꯁꯥꯔ ꯑꯥ ꯌꯥꯅꯤ ꯁꯥꯔ

ꯑꯥ ꯁꯥꯔ

ꯑꯧ ꯁꯥꯔ

ꯑꯥ ꯍꯣꯏ ꯁꯥꯔ ꯑꯣ ꯌꯥꯎꯍꯟꯖꯒꯦ ꯁꯥꯔ

ꯎꯝ ꯍꯣꯏ ꯁꯥꯔ ꯍꯣꯏꯅ ꯍꯥꯏꯕꯗꯣ ꯑꯗꯨꯝ ꯑꯩꯈꯣꯏꯁꯨ ꯍꯣꯠꯅꯖꯒꯦ ꯁꯥꯔ ꯍꯣꯏꯅ ꯐꯅꯤ ꯈꯟꯕꯗꯣ ꯑꯗꯨꯝ ꯇꯧꯕꯤꯎ

ꯍꯣꯏ ꯌꯥꯏꯌꯦ ꯁꯥꯔ ꯍꯣꯏ ꯁꯥꯔ ꯍꯣꯏ ꯍꯣꯏ ꯁꯥꯔ ꯅꯣꯡꯃ ꯀꯣꯏꯊꯣꯛꯆꯔꯛꯂꯒꯦ ꯁ꯭ꯀꯨꯜꯗ ꯍꯣꯏ ꯍꯣꯏ ꯍꯣꯏ ꯁꯥꯔ